ꯑꯩꯈꯣꯏꯒꯤ ꯈꯨꯡꯒꯪꯗ ꯈꯨꯎ ꯅꯥꯕ ꯐꯍꯟꯅꯕꯒꯤ ꯃꯑꯣꯡꯁꯤꯡ ꯈꯔ ꯍꯥꯏꯔꯒꯗꯤ ꯃꯩ ꯌꯥꯏꯕ ꯍꯤꯗꯥꯛꯁꯤꯡ ꯊꯣꯝꯕ ꯑꯅꯥꯕ ꯃꯐꯝꯗ ꯍꯛꯆꯥꯡ ꯁꯥꯖꯦꯜ ꯇꯧꯕ ꯑꯥꯏꯁ ꯊꯣꯝꯕ ꯌꯥꯏꯉꯪ ꯊꯣꯝꯕ ꯐꯤꯖꯣꯊꯦꯔꯥꯄꯤ ꯇꯧꯕ ꯑꯁꯤꯅꯆꯤꯡꯕꯁꯤꯡ ꯑꯁꯤ ꯇꯧꯋꯤ